ꯑꯣ ꯍꯜꯂꯣ ꯅꯨꯡꯉꯥꯏꯔꯤꯕ꯭ꯔꯣ ꯅꯨꯡꯉꯥꯏꯔꯤꯕꯣ ꯑꯣ ꯍꯧꯖꯤꯛ ꯀꯥꯟꯗꯤ ꯍꯥ ꯑꯗꯨꯝ ꯑꯩꯗꯤ ꯀꯥꯡꯄꯣꯛꯄꯤꯗ ꯑꯗꯨꯃ ꯂꯩꯔꯤ ꯅꯪꯗꯤ ꯑꯣ ꯑꯗꯨꯗꯤ ꯂꯥꯞꯇꯦꯅ ꯑꯗꯨ ꯀꯩꯅꯣ ꯋꯥꯅꯦ ꯑꯩꯈꯣꯏꯒꯤ ꯀꯣ ꯑꯩꯈꯣꯏ ꯂꯣꯀꯦꯜꯁꯤꯡꯒꯤꯀꯣ ꯏꯁꯄꯣꯔꯠꯁ ꯑꯩꯈꯣꯏꯅ ꯑꯁꯤꯗ ꯍꯣꯁ ꯇꯧꯕ ꯑꯩꯈꯣꯏ ꯀꯥꯡꯄꯣꯛꯄꯤ ꯑꯦꯔꯤꯌꯥꯗꯀꯣ ꯍꯣꯏ ꯍꯣꯏ ꯍꯣꯏ ꯍꯣꯏ ꯑꯗꯨ ꯅꯣꯏꯁꯨ ꯑꯩꯍꯣꯏ ꯏꯁꯄꯣꯔꯠꯁꯇꯣ ꯑꯥ ꯑꯥ ꯏꯟꯗꯨꯀꯣ ꯑꯣꯄꯦꯟ ꯑꯣꯄꯦꯟ ꯑꯣꯏꯅ ꯃꯤ ꯃꯤꯌꯥꯝꯕꯨ ꯑꯗꯨꯝ ꯐ꯭ꯔꯤ ꯐ꯭ꯔꯤ ꯔꯦꯖꯤꯁꯇ꯭ꯔꯦꯁꯟ ꯄꯤꯕ ꯑꯗꯨ ꯅꯠꯇꯦ ꯐ꯭ꯔꯤ ꯍꯥꯏꯕꯗꯤꯀꯣ ꯃꯤ ꯃꯌꯥꯝ ꯂꯥꯛꯂꯒ ꯔꯦꯖꯤꯁꯇꯔ ꯇꯧꯅꯤꯡꯕ ꯍꯣꯏ ꯔꯦꯖꯤꯁꯇꯔ ꯇꯧꯔꯒ ꯁꯥꯟꯅꯕ ꯌꯥꯕ ꯑꯗꯨ ꯅꯣꯏꯁꯨ ꯁꯥꯟꯅꯅꯤꯡꯂꯗꯤꯀꯣ ꯑꯗꯨꯝ ꯂꯥꯛꯂꯒ ꯁꯥꯟꯅꯕ ꯌꯥꯏ

ꯑꯣ ꯐꯦꯕ꯭ꯔꯨꯋꯥꯔꯤ ꯗꯦꯗ ꯅꯥꯏꯟꯗ ꯍꯧꯒꯅꯤꯀꯣ ꯑꯗꯨ ꯏꯁꯄꯣꯔꯠꯁꯇꯣ ꯑꯗꯨꯒ ꯅꯨꯃꯤꯠ ꯃꯉꯥꯒꯨꯝꯕꯗꯤ ꯑꯗꯨꯝ ꯁꯥꯟꯅꯒꯅꯤ ꯍꯣꯏ

ꯇꯤꯝ ꯇꯤꯝ ꯌꯥꯝꯗꯦꯗ ꯑꯗꯨꯝ ꯁꯦ ꯐꯤꯐꯇꯤꯟ ꯁꯤꯛꯁꯇꯤꯟ ꯁꯕꯦꯟꯇꯤꯟꯒꯨꯝꯕ ꯉꯥꯛꯇꯅꯤꯗ

ꯍꯣꯏ ꯍꯣꯏ ꯂꯤꯛ ꯅꯠꯇꯕꯤꯗ ꯅꯣꯛ ꯑꯥꯎꯠ ꯔꯥꯎꯟꯗ ꯑꯗꯨꯝ ꯁꯥꯟꯅꯒꯅꯤ ꯅꯨꯄꯤ ꯅꯨꯄꯤꯒꯤꯁꯨ ꯅꯨꯄꯥꯒꯤꯁꯨ ꯑꯗꯨꯝ ꯄꯨꯂꯞꯅ ꯑꯗꯨꯝ ꯁꯕꯦꯟꯇꯤꯟ ꯒꯨꯝꯕꯗꯤ ꯌꯧꯈ꯭ꯔꯦ ꯑꯗꯨꯒ ꯅꯨꯄꯥꯒꯤꯅ ꯅꯥꯏꯟ ꯅꯥꯏꯟꯔꯥ ꯔꯦꯖꯤꯁꯇꯥꯔ ꯇꯧꯔꯛꯈ꯭ꯔꯦ ꯑꯗꯨꯒ ꯅꯨꯄꯤꯒꯤꯁꯤꯡ ꯅꯨꯄꯤꯒꯤꯗꯨꯅ ꯁꯤꯛꯁ ꯁꯕꯦꯟ ꯁꯕꯦꯟ ꯒꯨꯝꯕꯗꯤ ꯑꯗꯨꯝ ꯅꯨꯄꯤꯒꯤꯁꯨ ꯑꯗꯨꯝ ꯌꯥꯝꯃꯦ ꯇꯤꯝꯗꯤ ꯑꯗꯨ ꯅꯣꯏꯁꯨ ꯅꯣꯏꯁꯨ ꯄꯥꯔꯇꯤꯁꯤꯄꯦꯠ ꯇꯧꯅꯤꯡꯉꯗꯤ ꯑꯗꯨꯝ ꯏꯟꯂꯤꯁ ꯇꯧꯔꯒ ꯄꯥꯔꯇꯤꯁꯤꯄꯦꯠ ꯇꯧꯕ ꯌꯥꯏꯌꯦ ꯍꯣꯏ ꯔꯦꯖꯤꯁꯇ꯭ꯔꯦꯁꯟ ꯐꯤꯅꯦ ꯂꯤꯁꯤꯡ ꯑꯃ

ꯄ꯭ꯔꯥꯏꯖꯇꯤ ꯑꯩꯈꯣꯏ ꯑꯗꯨꯝ ꯄ꯭ꯔꯥꯏꯖꯇꯤ ꯍꯧꯖꯤꯛꯃꯛꯇꯤ ꯄ꯭ꯔꯥꯏꯖꯇꯤ ꯑꯗꯨꯝ ꯍꯧꯖꯤꯛꯃꯛꯇꯤ ꯐꯤꯛꯁ ꯅꯠꯇ꯭ꯔꯤ ꯍꯥꯏꯕꯗꯤ ꯇꯤꯝꯁꯤꯡꯗꯨ ꯇꯤꯝ ꯇꯤꯝ ꯌꯥꯝꯂꯗꯤ ꯄ꯭ꯔꯥꯏꯖꯇꯣ ꯍꯦꯟꯒꯠꯀꯅꯤꯕ ꯑꯗꯨꯝ ꯇꯤꯝꯗꯨ ꯌꯥꯝꯗ꯭ꯔꯗꯤ ꯇꯤꯝꯒꯤ ꯃꯇꯨꯡ ꯑꯣꯏꯅ ꯃꯇꯨꯡ ꯏꯟꯅꯀꯣ ꯄ꯭ꯔꯥꯏꯖꯇꯣ ꯗꯤꯁꯥꯏꯠ ꯇꯧꯅꯦꯕ ꯍꯣꯏ ꯍꯣꯏ ꯍꯣꯏ ꯍꯣꯏ ꯍꯣꯏ ꯍꯣꯏ